ꯆꯥꯛ ꯊꯣꯡꯕ ꯃꯇꯝꯗ ꯄꯨꯡ ꯑꯃ ꯃꯈꯥꯏ ꯁꯨꯃꯥꯏꯅ ꯃꯇꯝꯁꯤ ꯂꯧꯕ ꯄꯥꯝꯃꯦ ꯑꯗꯨꯒ ꯑꯩꯅ ꯁꯨꯡꯈꯪ ꯈꯪꯗꯕ ꯑꯦꯟꯁꯥꯡ ꯑꯃ ꯊꯣꯡꯈꯤ ꯀꯩꯅꯣ ꯍꯥꯏꯕꯗ ꯁꯟ ꯊꯣꯡꯕꯅꯦ ꯑꯗꯨ ꯑꯩ ꯊꯣꯡꯗꯕꯗꯤ ꯌꯥꯗꯦꯅ ꯈꯜꯂꯒ ꯈꯪꯗ꯭ꯔꯁꯨ ꯈꯪꯗꯅ ꯑꯩꯒꯤ ꯌꯥꯝꯅ ꯍꯥꯎꯅꯕꯩ ꯃꯋꯣꯡꯗ ꯊꯣꯡꯅꯤꯡꯕ ꯑꯗꯨꯅ ꯌꯨꯇ꯭ꯌꯨꯞꯇ ꯌꯦꯡꯉꯁꯨ ꯐꯪꯗꯕ ꯑꯗꯨ ꯑꯩꯅ ꯁꯦꯝꯖꯤꯜꯂꯒ ꯐꯖꯅ ꯍꯥꯎꯅꯕꯩ ꯃꯋꯣꯡꯗ ꯇꯥꯍꯟꯅꯕ ꯍꯣꯠꯅꯕꯗ ꯌꯥꯝ ꯋꯥꯈꯤ ꯍꯪꯐꯝꯁꯨ ꯂꯩꯇꯕ ꯑꯦꯟꯖꯥꯡ ꯑꯍꯥꯎꯕꯒꯨꯝꯕꯁꯤꯗꯤ ꯏꯃꯥ ꯍꯣꯏꯅ ꯊꯣꯡꯉꯦ ꯑꯩꯅ ꯑꯃꯨꯛꯇ ꯊꯣꯡꯗꯦ ꯑꯗꯨꯅ ꯑꯗꯨꯝ ꯐꯖꯅ ꯑꯩꯅ ꯁꯦꯝꯖꯤꯟ ꯁꯥꯖꯤꯜꯂꯒ ꯍꯣꯠꯅꯔꯒ ꯊꯣꯡꯕ ꯀꯥꯟꯗ ꯐꯖꯅꯕꯨꯗꯤ ꯊꯣꯡꯈꯤ ꯆꯥꯕꯕꯨꯗꯤ ꯑꯗꯨꯝ ꯌꯥꯈꯤ ꯑꯗꯣꯏꯁꯨ ꯑꯩꯅ ꯌꯥꯝ ꯋꯥꯅ ꯍꯣꯠꯅꯔꯒ ꯊꯣꯡꯈꯤꯕꯅꯤꯅ ꯏꯃꯥ ꯍꯣꯏꯅꯁꯨ ꯍꯥꯎꯇꯦ ꯍꯥꯏꯕꯗꯨꯗꯤ ꯍꯥꯏꯕꯤꯔꯛꯇ꯭ꯔꯦ ꯌꯥꯝ ꯍꯥꯎꯅ ꯆꯥꯈꯤ